ꯇ꯭ꯋꯦꯟꯇꯤ ꯁꯤꯛꯁ ꯖꯨꯂꯥꯏ ꯅꯥꯏꯟꯇꯤꯟ ꯅꯥꯏꯟꯇꯤ ꯑꯦꯠꯇꯤꯟ ꯖꯨꯂꯥꯏ ꯅꯥꯏꯟꯇꯤꯟ ꯅꯥꯏꯟꯇꯤ ꯅꯥꯏꯟꯇꯤꯟ ꯖꯨꯂꯥꯏ ꯅꯥꯏꯟꯇꯤꯟ ꯅꯥꯏꯟꯇꯤ ꯇ꯭ꯋꯦꯟꯇꯤ ꯑꯥꯒꯁ ꯅꯥꯏꯟꯇꯤꯟ ꯅꯥꯏꯟꯇꯤ ꯇ꯭ꯋꯦꯟꯇꯤ ꯋꯥꯟ ꯑꯥꯒꯁ ꯅꯥꯏꯟꯇꯤꯟ ꯅꯥꯏꯟꯇꯤ